ꯍꯂꯣ ꯍꯂꯣ ꯃꯥꯅꯤ ꯀꯣꯜ ꯂꯤꯛ ꯌꯣꯟꯕ ꯗꯨꯀꯥꯟꯗꯨꯅꯤ ꯀꯔꯤ ꯃꯁꯤ ꯌꯥꯏ ꯂꯣꯏꯅ ꯁꯨꯅ ꯌꯥꯎꯔꯤ ꯁꯤꯗ ꯑꯗꯣ ꯍꯣꯏ ꯈꯔ ꯈꯔ ꯍꯣꯡꯅ ꯌꯦꯡꯉꯒ ꯄꯤꯅꯤ ꯂꯨꯄꯥ ꯆꯅꯤ ꯄꯤꯕ ꯆꯅꯤ ꯄꯤꯕ ꯆꯥꯃ ꯌꯥꯡꯈꯩ ꯄꯤꯕ ꯂꯨꯄꯥ ꯆꯥꯃ ꯄꯤꯕ ꯑꯗꯩ ꯆꯥꯃ ꯌꯥꯡꯈꯩ ꯄꯤꯕ ꯂꯩ ꯑꯗꯨ ꯈꯔ ꯌꯦꯡꯉ ꯌꯦꯡꯉꯒ ꯑꯩꯈꯣꯏ ꯁꯥꯔꯅꯤ ꯄꯤꯔꯅꯤ ꯌꯥꯝꯅ ꯑꯗꯨ ꯑꯐꯕ ꯌꯦꯡꯉ ꯌꯦꯡꯉꯒ ꯍꯥꯏꯕꯗꯤ ꯏꯆꯥꯅꯨꯄꯤꯒꯤꯅꯤ ꯑꯐ ꯑꯐꯕ ꯈꯟꯒꯗꯕꯅꯤꯅ ꯑꯩꯈꯣꯅ ꯌꯦꯡꯉ ꯌꯦꯡꯉ ꯄꯤꯔꯅꯤ ꯗꯨꯀꯥꯟꯁꯤ ꯄꯨꯡ ꯅꯤꯄꯥꯜ ꯃꯈꯥꯏ ꯃꯄꯥꯜ ꯑꯗꯨꯋꯥꯏꯗꯒꯤ ꯍꯥꯡꯅꯤ ꯄꯨꯡ ꯃꯔꯤ ꯃꯔꯤ ꯃꯈꯥꯏ ꯃꯉꯥ ꯑꯗꯨꯋꯥꯏꯗ ꯂꯣꯜꯂꯦ ꯑꯗꯨꯝ ꯑꯩ ꯉꯥꯏꯖꯔꯝꯃꯒꯦ ꯗꯨꯀꯥꯟꯗꯣ ꯄꯨꯡ ꯂꯧꯕ ꯂꯥꯛꯀꯅꯤ ꯍꯥꯏꯔꯗꯤ ꯁꯣꯏꯗ ꯂꯨꯄꯥ ꯆꯍꯨꯝ ꯌꯥꯡꯈꯩꯅꯤ ꯑꯗꯣ ꯈꯔ ꯌꯦꯡꯉꯒ ꯑꯗꯨꯝ ꯁꯥꯒꯦ ꯁꯅꯥꯕꯨꯟꯗꯨ ꯀ꯭ꯋꯥꯂꯤꯇꯤ ꯃꯈꯜ ꯃꯈꯜ ꯂꯩ ꯍꯥꯏꯕꯗꯤ ꯑꯐꯕ ꯂꯨꯄꯥ ꯆꯅꯤ ꯌꯥꯡꯈꯩ ꯈꯔ ꯆꯥꯎꯕꯗꯨ ꯆꯅꯤ ꯌꯥꯡꯈꯩ ꯑꯗꯨꯃꯥꯏ ꯂꯩ ꯕꯥꯇꯤꯟꯗꯨ ꯂꯨꯄꯥ ꯆꯅꯤ ꯆꯅꯤꯗꯩꯅ ꯆꯍꯨꯝ ꯄꯤꯕꯐꯧ ꯂꯩ ꯑꯗꯨꯗꯤ ꯃꯌꯥꯝꯅ ꯁꯥꯅꯔꯤꯕ ꯁꯤꯗꯒꯤ ꯑꯩꯅ ꯈꯔ ꯌꯦꯡꯉꯒ ꯄꯤꯒꯅꯤ ꯆꯥꯃ ꯁꯥꯕ ꯆꯥꯃ ꯌꯥꯡꯈꯩ ꯁꯥꯕ ꯆꯐꯨꯁꯤ ꯂꯨꯄꯥ ꯆꯃꯉꯥ ꯌꯥꯡꯈꯩ ꯆꯥꯇꯔꯨꯛ ꯄꯤꯕ ꯂꯩ ꯑꯆꯧꯕ ꯑꯄꯤꯛꯄ ꯈꯔ ꯈꯥꯏꯗꯣꯛꯏ ꯑꯗꯣ ꯂꯨꯄꯥ ꯆꯃꯉꯥ ꯌꯥꯡꯈꯩ ꯇꯥꯗ꯭ꯔꯕꯗ ꯑꯃꯗ ꯑꯗꯨꯃꯥꯏ ꯄꯤꯕꯁꯨ ꯂꯩ ꯀ꯭ꯋꯥꯂꯤꯇꯤ ꯑꯐꯕ ꯈꯔ ꯍꯦꯟꯅ ꯐꯕꯁꯨ ꯂꯩ ꯄꯩꯁꯥ ꯈꯤꯇꯪ ꯍꯦꯟꯒꯠꯄ ꯑꯗꯨꯁꯨ ꯂꯨꯄꯥ ꯆꯍꯨꯝ ꯌꯥꯡꯈꯩ ꯆꯃꯔꯤꯗꯒꯤ ꯇꯥꯗꯅ ꯑꯗꯨꯝ ꯂꯩ ꯑꯗꯨ ꯈꯔ ꯌꯦꯡꯉ ꯌꯦꯡꯉꯒ ꯄꯤꯔꯒꯦ ꯎꯝ ꯑꯗꯨꯗꯤ ꯂꯨꯄꯥ ꯆꯥꯃꯒ ꯄꯤꯕ ꯑꯗꯨꯗꯒꯤ ꯑꯈꯥꯕꯗ ꯆꯥꯃꯒ ꯌꯥꯡꯈꯩ ꯄꯤꯕ ꯁꯨꯃꯥꯏ ꯂꯩ ꯁꯤꯜꯚꯔ ꯈꯨꯗꯦꯡ ꯑꯍꯩꯕꯗꯨ ꯂꯨꯄꯥ ꯆꯃꯉꯥ ꯌꯥꯡꯈꯩ ꯆꯥꯇꯔꯨꯛ ꯄꯤꯕ ꯂꯩ ꯆꯃꯉꯥꯗꯩ ꯇꯥꯗꯅ ꯑꯗꯨꯝ ꯑꯍꯣꯡꯕꯁꯨ ꯂꯩ ꯍꯣꯏ ꯑꯗꯨꯗꯤ ꯈꯤꯇꯪ ꯊꯥꯕꯗꯣ ꯑꯗꯨ ꯀꯦꯖꯤ ꯑꯩꯈꯣꯏꯒꯤ ꯁꯤꯜꯚꯔꯁꯤ ꯀꯦꯖꯤ ꯈꯔ ꯌꯥꯝ ꯍꯩꯕ ꯆꯪꯕꯅꯤꯅ ꯃꯗꯨꯗꯤ ꯂꯨꯄꯥ ꯆꯥꯇꯔꯨꯛꯀꯨꯝꯕ ꯆꯥꯇꯔꯦꯠꯀꯨꯝꯕ ꯆꯥꯇꯔꯨꯛ ꯆꯥꯇꯔꯦꯠꯇꯩꯗꯤ ꯇꯥꯗ꯭ꯔꯦ ꯁꯤꯜꯕꯔ ꯀꯦꯖꯤ ꯑꯁꯤꯁꯨ ꯈꯔ ꯊꯥꯕ ꯍꯥꯏꯗꯤ ꯃꯆꯥꯛ ꯌꯥꯝꯅ ꯈꯔ ꯊꯥꯅ ꯍꯩꯕ ꯌꯥꯠꯇꯨꯗꯤ ꯂꯨꯄꯥ ꯆꯃꯔꯤ ꯆꯃꯔꯤ ꯌꯥꯡꯈꯩ ꯁꯨꯃꯥꯏꯅ ꯂꯩ ꯈꯔ ꯍꯣꯡꯅ ꯄꯥꯅ ꯍꯩꯕꯗꯨꯗꯤ ꯂꯨꯄꯥ ꯆꯍꯨꯝꯅꯁꯨ ꯐꯪꯏ ꯈꯔꯨꯡꯗꯣ ꯏꯁ ꯑꯗꯨꯗꯤ ꯂꯨꯄꯥ ꯂꯤꯁꯤꯡꯒꯤ ꯃꯊꯛꯇ ꯄꯤꯔꯦ ꯍꯥꯏꯔꯦ ꯑꯗꯨꯗꯤ ꯈꯔ ꯊꯥꯕ ꯑꯐꯕ ꯌꯥꯠꯇꯨꯗꯤ ꯑꯗꯨ ꯌꯦꯡꯉ ꯌꯦꯡꯉꯒ ꯈꯔ ꯑꯗꯨꯝ ꯄꯣꯠ ꯌꯦꯡꯉꯒ ꯃꯃꯜ ꯄꯤꯔ ꯁꯥꯔ ꯂꯣꯏꯔꯦꯗ ꯎꯝ ꯑꯗꯨꯗꯤ ꯂꯨꯄꯥ ꯌꯥꯡꯈꯩ ꯄꯤꯕꯁꯨ ꯂꯩ ꯐꯠꯇꯕ ꯑꯗꯩꯒꯤ ꯌꯥꯡꯈꯩ ꯍꯨꯝꯐꯨ ꯆꯥꯃꯒ ꯄꯤꯔꯗꯤ ꯑꯐꯕꯁꯨ ꯐꯪꯏ ꯌꯥꯅꯤ ꯌꯥꯅꯤ ꯈꯔ ꯑꯗꯨꯝ ꯑꯩꯈꯣꯏ ꯌꯦꯡꯉꯒ ꯄꯤꯒꯦ ꯃꯔꯝꯗꯤ ꯃꯌꯥꯝ ꯑꯄꯨꯟꯕ ꯂꯧꯕꯅꯤꯅ ꯑꯩꯈꯣꯏꯁꯨ ꯆꯣꯏꯅ ꯌꯣꯟꯕ ꯃꯃꯜꯗꯩ ꯄꯤꯒꯦ ꯈꯨꯖꯥꯏꯁꯨ ꯂꯩ ꯈꯨꯖꯥꯏꯁꯨ ꯏꯁ ꯗ꯭ꯔꯖꯟꯗꯗꯤ ꯂꯤꯁꯤꯡ ꯑꯍꯨꯝ ꯃꯔꯤꯒꯨꯝꯕ ꯇꯥꯔꯅꯤ ꯑꯗꯨꯒ ꯄꯤꯊ꯭ꯔꯥꯏꯒꯤ ꯈꯨꯖꯥꯏ ꯂꯩ ꯑꯗꯒꯤ ꯁꯤꯜꯚꯔꯒꯤ ꯈꯨꯖꯥꯏ ꯂꯩ ꯎꯝ ꯑꯗꯨ ꯍꯌꯦꯡ ꯈꯜꯂꯒ ꯑꯐꯕꯗꯣ ꯍꯥꯏꯗꯤ ꯔꯤꯖꯦꯛ ꯂꯩꯇꯕ ꯑꯃ ꯑꯐꯕ ꯈꯜꯂꯒ ꯍꯌꯦꯡ ꯑꯗꯨꯝ ꯄꯤꯖꯒꯦ ꯂꯥꯛꯄꯀꯥꯟꯗ ꯎꯝ ꯆꯥ ꯒꯤꯂꯥꯁꯀꯨꯝꯕꯁꯤꯗꯤ ꯗ꯭ꯔꯖꯟꯗ ꯆꯅꯤ ꯌꯥꯡꯈꯩ ꯁꯥꯕ ꯈꯔ ꯂꯩꯕꯥꯛꯀꯤ ꯑꯣꯏꯕ ꯑꯗꯒꯤ ꯃꯃꯜ ꯈꯔ ꯇꯥꯡꯕ ꯈꯔ ꯍꯣꯡꯕ ꯁꯨꯃꯥꯏꯅ ꯂꯩ ꯑꯗꯨ ꯏꯁꯇꯤꯜꯒꯤꯗꯨꯅ ꯈꯤꯇꯪ ꯇꯥꯡꯏ ꯑꯨꯗꯗꯤ ꯂꯨꯄꯥ ꯆꯅꯤ ꯌꯥꯡꯈꯩ ꯆꯍꯨꯝꯒ ꯄꯤꯕꯁꯨ ꯂꯩ ꯑꯗꯩ ꯄ꯭ꯂꯥꯁꯇꯤꯛꯁꯤꯅ ꯈꯔ ꯍꯣꯡꯉꯦ ꯃꯔꯝꯗꯤ ꯀꯩꯅꯣꯗ ꯐꯖꯗꯤ ꯐꯖꯗ꯭ꯔꯒ ꯀꯨꯏꯅ ꯂꯥꯁꯇꯤꯡ ꯑꯣꯏꯅ ꯆꯠꯇꯕ

ꯑꯗꯨ ꯂꯨꯄꯥ ꯆꯍꯨꯝ ꯌꯥꯡꯈꯩꯒꯨꯝꯕ ꯂꯩ ꯌꯥꯅꯤ ꯌꯥꯅꯤ ꯈꯔ ꯌꯦꯡꯅ ꯑꯗꯨꯝ ꯄꯤꯒꯦꯕ ꯄꯨꯟꯅ ꯂꯧꯕꯅꯤꯅ ꯑꯗꯨ ꯑꯗꯨꯗꯤ ꯂꯨꯄꯥ ꯆꯥꯃꯗꯩꯅ ꯆꯥꯃ ꯌꯥꯡꯈꯩ ꯄꯤꯕ ꯑꯐꯕ ꯑꯗꯨꯃꯥꯏꯁꯨ ꯂꯩ ꯒ꯭ꯂꯥꯁꯇꯤꯛꯀꯤ ꯑꯗꯒꯤ ꯁꯤꯜꯚꯔꯒꯤꯗꯤ ꯆꯅꯤꯒ ꯄꯤ ꯍꯣꯏ ꯍꯣꯏ ꯈꯔ ꯈꯔ ꯌꯦꯡꯉꯒ ꯄꯤꯖꯒꯦ ꯍꯌꯦꯡ ꯂꯥꯛꯑ ꯈꯜꯂꯒ ꯄꯤꯖꯒꯦ ꯑꯐꯕ ꯈꯜꯂ ꯈꯜꯂꯒ ꯎꯝ ꯒ꯭ꯌꯥꯁꯀꯤ ꯁ꯭ꯇꯣꯞꯇꯨꯗꯤ ꯒ꯭ꯌꯥꯁꯀꯤ ꯁ꯭ꯇꯣꯞꯇꯨꯗꯤ ꯂꯨꯄꯥ ꯆꯃꯉꯥꯃꯨꯛ ꯑꯗꯨꯃꯥꯏ ꯂꯩ ꯈꯔ ꯈꯔ ꯍꯣꯏ ꯌꯦꯡꯉꯒ ꯄꯤꯒꯦ ꯍꯌꯦꯡ ꯂꯥꯛꯑꯒ ꯂꯥꯛꯄꯗ ꯇꯥ ꯇꯥꯅ ꯑꯗꯨꯝ ꯄꯤꯒꯦꯗ ꯏꯁꯇꯣꯞꯇꯨ ꯍꯣꯏ ꯑꯗꯨꯗꯩ ꯍꯦꯟꯅ ꯍꯣꯡꯕꯁꯤꯗꯤ ꯈꯔ ꯈꯖꯤꯛ ꯇꯥꯒꯦ ꯌꯦꯡꯒꯦ ꯌꯦꯡꯒꯦ ꯑꯗꯨꯒ ꯌꯥꯝ ꯀꯟ ꯇꯥꯕꯗꯤ ꯌꯥꯗ꯭ꯔꯦ ꯗꯔꯖꯟꯗ ꯃꯗꯨ ꯂꯨꯄꯥ ꯂꯤꯁꯤꯡ ꯑꯃꯒ ꯆꯅꯤ ꯌꯥꯡꯈꯩ ꯆꯍꯨꯝ ꯁꯨꯃꯥꯏ ꯁꯥꯏ ꯌꯦꯟꯁꯥꯡ ꯇꯦꯡꯀꯣꯠꯇꯤ ꯂꯨꯄꯥ ꯗ꯭ꯔꯖꯜ ꯑꯣꯏꯅ ꯂꯧꯒꯗꯕ꯭ꯔ ꯑꯗꯨꯁꯨ ꯆꯅꯤꯗꯒꯤꯅ ꯆꯧꯉꯥ ꯄꯤꯕꯐꯥꯎ ꯂꯩ ꯑꯗꯨꯃꯥꯏ ꯑꯐꯕ ꯐꯠꯇꯕ ꯈꯤꯇꯪ ꯐꯕꯗꯤ ꯂꯨꯄꯥ ꯆꯃꯔꯤ ꯌꯥꯡꯈꯩ ꯌꯦꯡꯉ ꯄꯤꯔꯒꯦ ꯑꯗꯨꯑꯣꯏꯗꯤ ꯑꯥ ꯄ꯭ꯂꯦꯠꯇꯨ ꯗ꯭ꯔꯖꯟꯗ ꯂꯨꯄꯥ ꯆꯍꯨꯝ ꯌꯥꯡꯈꯩ ꯆꯃꯔꯤ ꯁꯥꯕ ꯁꯨꯃꯥꯏ ꯂꯩ ꯑꯗꯨ ꯄ꯭ꯂꯦꯠ ꯈꯔ ꯐꯕ ꯐꯠꯇꯕꯁꯨ ꯂꯩ ꯌꯦꯡꯉꯒ ꯑꯗꯨꯝ ꯁꯥꯕ ꯇꯥꯔꯦ ꯍꯣꯏ ꯍꯣꯏ ꯑꯩ ꯑꯗꯨꯝ ꯑꯩ ꯉꯥꯏꯖꯔꯝꯃꯒꯦ ꯑꯗꯨꯒ ꯈꯔ ꯌꯦꯡꯉ ꯌꯦꯡꯉ ꯄꯤꯔꯒꯦ ꯑ ꯂꯩꯅꯤ ꯂꯩꯅꯤ ꯂꯩꯇ꯭ꯔꯒꯁꯨ ꯑꯗꯨꯝ ꯑꯩꯈꯣꯏ ꯃꯈꯜ ꯂꯣꯏꯃꯛ ꯁꯨꯅ ꯐꯪꯅꯕ ꯍꯣꯠꯅꯖꯒꯦ ꯐꯔꯦ ꯐꯔꯦ